ꯑꯗꯒꯤ ꯇꯦꯟ ꯀꯨꯝꯕ ꯈꯜꯂ ꯐꯖꯅ ꯇꯧꯇꯥꯔꯒꯗꯤ ꯒ꯭ꯔꯤꯟ ꯍꯥꯎ ꯀꯨꯝꯕ ꯁꯥꯔꯒ ꯃꯈꯥꯗ ꯐꯖꯅ ꯊꯥꯕ ꯈꯣꯠꯄ ꯇꯧꯔꯒ ꯑꯗꯒꯤ ꯄꯥꯝꯕꯤꯗꯨ ꯃꯇꯝ ꯃꯇꯝꯒꯤ ꯏꯁꯤꯡ ꯐꯖꯅ ꯁꯦꯝꯕꯤꯔꯒ ꯇꯧꯕ ꯑꯣꯏꯇꯥꯔꯒꯗꯤ ꯁꯥꯐꯨ ꯀꯜꯂꯕ ꯅꯣꯡ ꯅꯨꯡꯁꯤꯠ ꯑꯣꯏꯒꯦꯔꯥ ꯑꯗꯒꯤ ꯇꯤꯟ ꯀꯥꯡ ꯑꯣꯏꯒꯦꯔꯥ ꯇꯥꯔꯛꯄ ꯃꯇꯝꯗ ꯌꯥꯝ ꯉꯥꯛꯊꯣꯛꯄꯒꯤ ꯌꯥꯝ ꯃꯇꯦꯡ ꯑꯣꯏꯒꯅꯤ ꯍꯥꯏꯇꯥꯔꯦ